ꯁꯥ ꯁꯟ ꯌꯣꯛꯂꯒ ꯑꯩꯈꯣꯏꯅ ꯅꯥꯀꯟꯗ ꯇꯧꯕ ꯌꯥꯕꯁꯤꯡ ꯑꯗꯨꯗꯤ ꯑꯍꯥꯟꯕꯗ ꯁꯥꯗꯣꯡ ꯁꯥꯗꯣꯡ ꯍꯥꯏꯔꯤꯕ ꯑꯁꯤ ꯁꯥꯁꯤ ꯑꯩꯈꯣꯏꯅ ꯀꯛꯊꯠꯂꯕ ꯃꯇꯨꯡꯗ ꯃꯇꯨꯝ ꯃꯇꯨꯝꯁꯤꯡ ꯀꯦ ꯖꯤꯗ ꯑꯣꯟꯗꯨꯅ ꯑꯩꯈꯣꯏꯅ ꯌꯣꯜꯂꯤ ꯌꯣꯜꯂꯤꯕꯁꯤꯗꯒꯤ ꯐꯪꯂꯛꯄ ꯄꯩꯁꯥꯁꯤꯡ ꯑꯗꯨꯅ ꯑꯩꯈꯣꯏꯅ ꯑꯆꯤꯟꯕ ꯀꯌꯥꯗꯁꯨ ꯀꯥꯟꯅꯩ ꯁꯤꯒꯤ ꯃꯇꯨꯡꯗ ꯌꯦꯔꯨꯝ ꯌꯦꯔꯨꯝ ꯑꯁꯤꯁꯨ ꯑꯩꯈꯣꯏꯅ ꯃꯔꯨꯝ ꯀꯣꯛꯍꯜꯂꯕ ꯃꯇꯨꯡꯗ ꯌꯦꯔꯨꯝ ꯑꯁꯤ ꯑꯩꯈꯣꯏꯅ ꯌꯣꯟꯊꯣꯛꯏ ꯌꯣꯟꯊꯣꯛꯄꯗꯒꯤ ꯐꯪꯂꯛꯄ ꯄꯩꯁꯥꯁꯤꯡ ꯑꯁꯤ ꯑꯩꯈꯣꯏꯅ ꯁꯤꯖꯤꯟꯅꯩ ꯁꯪꯒꯣꯝ ꯁꯪꯒꯣꯝ ꯑꯁꯤ ꯑꯩꯈꯣꯏꯅ ꯁꯨꯝꯂꯕ ꯃꯇꯨꯡꯗ ꯁꯪꯒꯣꯝ ꯑꯁꯤ ꯑꯩꯈꯣꯏꯅ ꯌꯣꯜꯂꯤ ꯌꯣꯜꯂꯕ ꯃꯇꯨꯡꯗ ꯑꯃꯨꯛꯀ ꯑꯃꯨꯛ ꯑꯁꯤꯗꯒꯤ ꯐꯪꯂꯛꯄ ꯄꯩꯁꯥꯁꯤꯡ ꯑꯗꯨꯅ ꯑꯩꯈꯣꯏꯅ ꯅꯥꯀꯟꯗ ꯑꯩꯈꯣꯏꯒꯤ ꯑꯆꯤꯟꯕ ꯄꯩꯁꯥ ꯀꯌꯥ ꯑꯃꯗꯤ ꯁꯤꯖꯤꯟꯅꯒꯗꯕ ꯗꯔꯀꯥꯔ ꯑꯣꯏꯕꯁꯤꯡ ꯑꯗꯨꯗ ꯑꯩꯈꯣꯏꯅ ꯁꯤꯖꯤꯟꯅꯕꯗ ꯌꯥꯝꯅ ꯃꯇꯦꯡ ꯑꯣꯏ ꯁꯥꯝꯇꯨ ꯁꯥꯝꯇꯨꯁꯤꯁꯨ ꯑꯩꯈꯣꯏꯅ ꯁꯟꯒꯤ ꯃꯎꯟꯗꯨ ꯍꯨꯗꯣꯛꯂꯕ ꯃꯇꯨꯡꯗ ꯑꯩꯈꯣꯏꯅ ꯂꯪ ꯑꯃꯗꯤ ꯐꯤ ꯁꯥꯕꯗ ꯑꯩꯈꯣꯏꯅ ꯁꯤꯖꯤꯟꯅꯩ